ꯁꯥꯟꯅꯕ ꯈꯣꯠꯅꯕ ꯍꯥꯏꯕꯁꯤ ꯑꯃꯁꯨꯡ ꯃꯥꯏ ꯄꯥꯛꯄ ꯑꯃꯁꯨꯡ ꯃꯥꯏꯊꯤꯕ ꯍꯥꯏꯕꯗꯨ ꯂꯩꯒꯅꯤ ꯁꯥꯟꯅꯕꯁꯦ ꯑꯩꯅ ꯉꯁꯤ ꯃꯦꯠꯆ ꯑꯁꯤ ꯑꯅꯤ ꯁꯥꯟꯅꯕ ꯑꯣꯏꯕ ꯇꯥꯔꯒꯗꯤ ꯑꯃ ꯅꯠꯇꯔꯒ ꯑꯃꯗꯤ ꯁꯣꯏꯗꯅ ꯃꯥꯏꯊꯤꯕ ꯍꯥꯏꯕꯁꯤ ꯑꯣꯏꯒꯅꯤ ꯑꯅꯤꯃꯛꯇꯤ ꯑꯅꯤꯃꯛꯇꯤ ꯉꯝꯅꯔꯣꯏ ꯑꯅꯤꯃꯛꯇꯤ ꯃꯥꯏꯊꯤꯅꯔꯣꯏ ꯑꯃ ꯅꯠꯇꯔꯒ ꯑꯃꯗꯤ ꯃꯥꯏ ꯄꯥꯛꯀꯅꯤ ꯑꯗꯨꯅ ꯑꯩꯅ ꯉꯁꯤ ꯁꯥꯟꯅꯔꯦ ꯉꯁꯤ ꯁꯥꯟꯅꯕꯁꯤ ꯑꯩꯅ ꯉꯝꯍꯧꯗ꯭ꯔꯦ ꯑꯩꯒꯤ ꯋꯥꯈꯜꯁꯤ ꯅꯨꯉꯥꯏꯍꯟꯕ ꯇꯧꯍꯜꯂꯣꯏ ꯑꯩ ꯃꯊꯪ ꯑꯃꯨꯛ ꯁꯥꯁꯟꯅꯕꯀꯥꯟꯗ ꯉꯝꯗꯕ ꯌꯥꯗꯦ ꯍꯥꯏꯕꯗꯨ ꯑꯣꯏꯅ ꯁꯥꯟꯅꯒꯅꯤ ꯃꯈꯣꯏꯅ ꯉꯁꯤ ꯀꯃꯥꯏꯅ ꯉꯝꯈꯤ ꯍꯥꯏꯕꯗꯨ ꯑꯩꯒꯤ ꯋꯥꯈꯜꯗ ꯊꯝꯃꯒ ꯑꯩ ꯍꯌꯦꯡ ꯑꯃꯨꯛ ꯄ꯭ꯂꯦ ꯁꯥꯟꯅꯕꯀꯥꯟꯕꯗ ꯑꯩꯅ ꯃꯈꯣꯏꯗꯒꯤ ꯍꯦꯟꯅ ꯁꯥꯟꯅꯅꯉꯥꯏꯒꯤ ꯍꯣꯠꯅꯒꯅꯤ ꯄ꯭ꯔꯦꯛꯇꯤꯁ ꯇꯧꯒꯅꯤ ꯁꯥꯟꯅꯗ꯭ꯔꯤꯉꯩ ꯃꯃꯥꯡꯗ ꯃꯈꯣꯏꯒ ꯍꯣꯔꯦꯟ ꯁꯥꯟꯅꯕ ꯃꯇꯝꯗ ꯀꯃꯥꯏꯅ ꯇꯧꯔꯒ ꯁꯥꯟꯅꯒꯅꯤ ꯀꯃꯥꯏꯅ ꯇꯧꯔꯒ ꯀꯩꯗꯧꯒꯅꯤ ꯈꯣꯠꯀꯅꯤ ꯍꯥꯏꯕꯗꯨ ꯑꯩꯒꯤ ꯀꯣꯛꯇ ꯊꯝꯃꯒ ꯄ꯭ꯂꯦ ꯑꯗꯨ ꯁꯥꯟꯅꯕ ꯍꯧꯕ ꯃꯇꯝꯗ ꯃꯅꯨꯡꯗ ꯉꯝꯅꯉꯥꯏꯒꯤ ꯃꯈꯣꯏꯗꯒꯤ ꯃꯥꯏ ꯄꯛꯇꯕ ꯌꯥꯗꯦ ꯍꯥꯏꯕꯗꯨ ꯑꯣꯏꯅꯉꯥꯏꯒꯤ ꯁꯥꯟꯅꯒꯅꯤ ꯀꯔꯤꯒꯨꯝꯕ ꯃꯥꯏꯁꯤ ꯊꯤꯈꯤꯕ ꯑꯣꯏꯕ ꯇꯔꯒꯗꯤ ꯃꯤꯅ ꯑꯦ ꯅꯈꯣꯏ ꯒꯣꯜ ꯑꯗꯨ ꯁꯥꯟꯅꯔꯒ ꯐꯨꯠꯕꯣꯜ ꯁꯥꯟꯅꯔꯒ ꯉꯝꯗꯦ ꯍꯥꯏꯕꯗꯨ ꯍꯥꯏꯍꯟꯗꯅꯉꯥꯏꯒꯤ ꯑꯦ ꯉꯁꯤꯗꯤ ꯅꯈꯣꯏ ꯃꯥꯏ ꯄꯥꯑꯦ ꯀꯩꯗꯧꯋꯤ ꯈꯣꯠꯂꯦ ꯍꯥꯏꯕꯗꯨ ꯃꯤꯅꯥ ꯃꯤꯡꯊꯣꯜ ꯑꯣꯏꯅ ꯊꯝꯅꯉꯥꯏꯒꯤꯗꯃꯛꯇ ꯐꯖꯅ ꯃꯔꯝ ꯆꯥꯅ ꯁꯥꯟꯅꯕ ꯑꯣꯏꯕ ꯇꯔꯒꯗꯤ ꯃꯤꯅꯁꯨ ꯍꯔꯥꯎꯒꯅꯤ ꯑꯍꯟꯁꯤꯡꯅꯁꯨ ꯍꯔꯥꯎꯒꯅꯤ ꯑꯦ ꯅꯈꯣꯏꯗꯤ ꯐꯖꯅ ꯃꯔꯝ ꯆꯥꯅ ꯁꯥꯟꯅꯩ ꯀꯃꯥꯏ ꯇꯧꯔꯒ ꯄ꯭ꯔꯦꯛꯇꯤꯁ ꯇꯧꯔꯒ ꯀꯃꯥꯏ ꯇꯧꯔꯒ ꯀꯥꯟꯅꯅ ꯇꯝꯕꯤ ꯈꯣꯠꯂꯤꯅ ꯍꯥꯏꯕ ꯀꯩꯗꯧꯍꯟꯒꯅꯤ